ꯄꯨꯟꯁꯤꯗ ꯑꯩꯅ ꯈ꯭ꯋꯥꯏꯗꯒꯤ ꯃꯒꯨꯟ ꯂꯩꯅ ꯂꯧꯖꯕꯁꯦ ꯍꯣꯠꯅꯕ ꯀꯟꯕ ꯑꯗꯨꯒ ꯊꯧ ꯈꯪꯕ ꯁꯤꯁꯦ ꯂꯧꯖꯩ ꯌꯥꯝꯅ ꯂꯨꯝꯅ ꯍꯥꯏꯕꯗꯤ ꯃꯤꯑꯣꯏꯕ ꯈꯨꯗꯤꯡꯃꯛꯅ ꯃꯤꯑꯣꯏ ꯑꯃ ꯍꯦꯛꯇꯅ ꯍꯥꯏꯗꯤ ꯍꯣꯠꯅꯕ ꯀꯟ ꯀꯟꯕ ꯑꯗꯨꯒ ꯍꯥꯏꯗꯤ ꯃꯁꯥꯒꯤ ꯃꯊꯧ ꯈꯪꯕ ꯇꯥꯔꯒꯗꯤ ꯊꯕꯛ ꯈꯨꯗꯤꯡꯃꯛꯇ ꯍꯤꯔꯝ ꯈꯨꯗꯤꯡꯃꯛꯇ ꯑꯗꯨꯝ ꯃꯥꯏ ꯄꯥꯛꯀꯅꯤꯅ ꯈꯟꯖꯩ ꯑꯗꯨꯒ ꯑꯗꯨꯝ ꯊꯕꯛ ꯈꯨꯗꯤꯡꯃꯛꯇ ꯃꯥꯏ ꯄꯥꯛꯄ ꯍꯥꯏꯕꯁꯤꯗꯤ ꯊꯣꯛꯇꯦ ꯑꯗꯨꯝ ꯀꯩꯒꯨꯝꯕ ꯃꯇꯝꯗꯁꯨ ꯑꯗꯨꯝ ꯃꯥꯏꯊꯤꯕꯁꯨ ꯌꯥꯎꯋꯦ ꯁꯤꯗꯤ ꯍꯧꯅꯁꯥꯅꯤ ꯑꯗꯨ ꯑꯣꯏꯔꯒꯁꯨ ꯑꯩꯈꯣꯏꯅ ꯍꯥꯏꯕꯗꯤ ꯍꯣꯠꯅꯕꯁꯦ ꯀꯜꯂꯒꯗꯤ ꯑꯩꯈꯣꯏꯅ ꯍꯣꯠꯅ ꯍꯣꯠꯅ ꯍꯥꯏꯗꯤ ꯊꯝꯃꯣꯏ ꯁꯦꯡꯅ ꯍꯣꯠꯅꯔꯒꯗꯤ ꯍꯥꯏꯗꯤ ꯃꯥꯏꯃꯛ ꯄꯥꯛꯇ꯭ꯔꯒꯁꯨ ꯑꯗꯨꯝ ꯇꯧꯔꯤꯕ ꯊꯕꯛꯇꯨꯗ ꯍꯥꯏꯗꯤ ꯀꯔꯤꯒꯨꯝꯕꯤ ꯃꯌꯥꯝ ꯑꯃ ꯑꯗꯨꯝ ꯑꯩꯈꯣꯏꯅ ꯇꯝꯁꯤꯟꯍꯧꯕ ꯈꯪꯖꯤꯟꯍꯧꯕ ꯌꯥꯏꯌꯦꯅ ꯈꯜꯂꯤ ꯑꯗꯨꯗꯨꯅ ꯍꯥꯏꯕꯗꯤ ꯍꯤꯔꯝ ꯈꯨꯗꯤꯡꯃꯛꯇ ꯑꯗꯨꯝ ꯃꯥꯏ ꯄꯥꯛꯀꯦ ꯅꯠꯇ꯭ꯔꯒꯅ ꯑꯗꯨꯝ ꯍꯥꯏꯗꯤ ꯁꯤꯗ꯭ꯔꯤꯐꯥꯎꯗ ꯑꯗꯨꯝ ꯅꯨꯡꯉꯥꯏꯅ ꯂꯩꯒꯦ ꯍꯥꯏꯗꯤ ꯈꯟ ꯈꯟꯕ ꯇꯥꯔꯒꯗꯤ ꯑꯗꯨꯝ ꯍꯣꯠꯅꯕ ꯀꯟꯕ ꯑꯗꯨꯒ ꯊꯧ ꯈꯪꯕ ꯑꯗꯨꯒ ꯊꯝꯃꯣꯏ ꯁꯦꯡꯅ ꯊꯕꯛ ꯑꯃ ꯇꯧꯕꯀꯥꯟꯗ ꯇꯧꯕ ꯇꯥꯔꯒꯗꯤ ꯑꯗꯨꯝ ꯑꯗꯨꯃꯥꯏꯅ ꯑꯗꯨꯝ ꯃꯥꯏ ꯄꯥꯛꯀꯅꯤꯅ ꯂꯧꯋꯦ